ꯏꯟꯁꯨꯔꯦꯟꯁ ꯀꯣꯕꯔꯁꯦ ꯑꯩꯉꯣꯟꯗꯗꯤ ꯑꯄꯦꯟꯕ ꯐꯥꯎꯕꯤꯕ꯭ꯔꯥ ꯍꯪꯕꯁꯦ ꯑꯩꯉꯣꯟꯗꯗꯤ ꯑꯄꯦꯟ ꯄꯦꯟꯗ ꯍꯥꯏꯗꯨ ꯂꯩꯖꯗ꯭ꯔꯦ ꯃꯔꯝꯗꯤ ꯑꯩꯅ ꯃꯣꯏ ꯏꯟꯁꯨꯔꯦꯟꯁ ꯌꯥꯎꯗꯕꯅꯤꯅ ꯑꯩꯈꯣꯏ ꯁꯣꯝꯗ ꯂꯩꯕ ꯑꯅꯥ ꯂꯥꯏꯌꯦꯡ ꯁꯪꯒꯤ ꯏꯟꯁꯨꯔꯦꯟꯁ ꯄ꯭ꯔꯣꯁꯦꯁꯁꯦ ꯀꯅꯥꯅ ꯁꯤꯟꯕꯒꯦ ꯍꯥꯏꯕꯁꯦ ꯑꯩ ꯏꯁꯥꯗꯤ ꯏꯁꯥꯃꯛꯇꯤ ꯈꯪꯖꯗ꯭ꯔꯦ ꯅꯨꯡꯉꯥꯏꯅ ꯇꯧꯕ꯭ꯔꯥ ꯇꯧꯗꯕ꯭ꯔꯥ ꯍꯥꯏꯕꯗꯨꯁꯨ ꯑꯩ ꯏꯁꯥ ꯈꯪꯖꯗ꯭ꯔꯦ ꯑꯗꯨꯒ ꯂꯩꯉꯥꯛꯇꯒꯤ ꯁꯦꯜꯒꯤ ꯃꯇꯦꯡꯕꯨꯗꯤ ꯂꯧꯈ꯭ꯔꯦ ꯑꯩꯈꯣꯏꯅ ꯑꯩꯈꯣꯏꯒꯤ ꯐꯥꯗꯔ ꯏꯟ ꯂꯣꯗꯣ ꯑꯦꯛꯁꯤꯗꯦꯟ ꯊꯣꯛꯄ ꯃꯇꯝꯗ ꯑꯩꯈꯣꯏꯁꯤ ꯁꯦꯜ ꯂꯩꯇꯕꯒꯤ ꯑꯋꯥꯕ ꯑꯃ ꯃꯥꯏꯌꯣꯛꯅꯈꯤ ꯑꯗꯨꯕꯨ ꯃꯌꯥꯝꯅ ꯍꯛꯁꯦꯜ ꯀꯥꯔꯗ ꯄꯥꯏꯔꯒꯗꯤ ꯆꯤꯞ ꯃꯤꯅꯤꯁꯇꯔꯒꯤ ꯍꯛꯁꯦꯜ ꯀꯥꯔꯗ ꯄꯥꯏꯔꯒꯗꯤ ꯃꯗꯨꯗꯒꯤ ꯀꯥꯟꯅꯕ ꯃꯌꯥꯝ ꯐꯪꯉꯤ ꯍꯥꯏꯅ ꯇꯥꯛꯄꯤꯔꯛꯄꯗꯒꯤ ꯑꯩꯈꯣꯏꯅ ꯍꯣꯁꯄꯤꯇꯥꯜꯗ ꯄꯨꯈꯠꯂꯦ ꯄꯨꯈꯠꯂꯒ ꯍꯧꯖꯤꯛꯀꯤ ꯆꯤꯞ ꯃꯤꯅꯤꯁꯇꯔꯒꯤ ꯀꯥꯔꯗꯁꯦ ꯑꯁꯤꯗꯒꯤ ꯍꯤꯗꯥꯛ ꯂꯥꯡꯊꯛ ꯑꯗꯒꯤ ꯃꯉꯣꯟꯗꯒꯤ ꯐꯪꯕ ꯌꯥꯕ ꯃꯥꯒꯤ ꯕꯦꯅꯤꯐꯤꯠ ꯈꯨꯗꯤꯡꯃꯛꯇꯣ ꯑꯩꯈꯣꯏꯅ ꯑꯃꯠꯇ ꯆꯤꯠꯊꯗꯅ ꯂꯣꯏꯅ ꯐꯪꯉꯦ ꯑꯗꯨꯅ ꯑꯩꯈꯣꯏꯁꯦ ꯍꯛꯁꯦꯜ ꯀꯥꯔꯗ ꯄꯥꯏꯔꯨꯕꯗꯒꯤꯗꯤ ꯑꯋꯥꯕ ꯈꯨꯗꯤꯡꯃꯛꯇꯨ ꯀꯣꯛꯑꯦ